ꯑꯩꯒꯤ ꯖꯤꯟꯁ ꯑꯃ ꯂꯩꯔꯨꯏ ꯖꯤꯟꯁ ꯑꯗꯨ ꯂꯦꯚꯥꯏꯁ ꯀꯝꯄꯦꯅꯤꯒꯤꯅꯤ ꯖꯤꯟꯁ ꯑꯁꯤ ꯃꯥꯒꯤ ꯃꯃꯜꯅ ꯂꯨꯄꯥ ꯂꯤꯁꯤꯡ ꯑꯃꯒ ꯆꯥꯇ꯭ꯔꯨꯛ ꯑꯣꯏ ꯖꯤꯟꯁ ꯑꯁꯤ ꯁꯦꯠꯄ ꯃꯇꯝꯗ ꯑꯩꯉꯣꯟꯗ ꯑꯁꯨꯛꯀꯤ ꯃꯇꯤꯛ ꯅꯨꯡꯉꯥꯏ ꯑꯗꯨꯒ ꯃꯥꯒꯤ ꯐꯤꯅꯤꯁꯤꯡ ꯀꯩꯀꯥꯁꯨ ꯌꯥꯝ ꯐꯖꯅ ꯆꯦꯛꯁꯤꯟꯅ ꯂꯣꯏꯅꯃꯛ ꯇꯨꯏ ꯑꯗꯨꯅ ꯖꯤꯟꯁ ꯑꯁꯦ ꯁꯦꯠꯄ ꯃꯇꯝꯗ ꯑꯩꯅ ꯑꯣꯜꯋꯦꯁ ꯑꯩ ꯑꯗꯨꯝ ꯀꯣꯏꯕ ꯆꯠꯄ ꯈꯣꯠꯄ ꯃꯇꯝꯗ ꯁꯤꯖꯤꯟꯅꯩ ꯃꯔꯝꯗꯤ ꯑꯇꯣꯞꯄ ꯖꯤꯟꯁ ꯁꯦꯠꯄꯒ ꯂꯤꯚꯥꯏꯁꯀꯤ ꯁꯤꯒꯤ ꯖꯤꯟꯁꯁꯤ ꯁꯦꯠꯄꯒ ꯑꯩꯉꯣꯟꯗ ꯈꯦꯠꯅꯕ ꯀꯌꯥ ꯑꯃ ꯐꯪꯕ ꯉꯝꯃꯤ ꯑꯗꯨꯒ ꯖꯤꯟꯁꯁꯦ ꯀꯂꯔꯅ ꯗꯤꯞ ꯕ꯭ꯂꯨ ꯀꯂꯔ ꯑꯣꯏ ꯑꯗꯨꯒ ꯍꯧꯖꯤꯛ ꯃꯇꯝꯒꯤ ꯑꯗꯨꯝ ꯀꯃꯟ ꯑꯣꯏꯅ ꯆꯠꯅꯕ ꯃꯇꯣꯟ ꯂꯥꯎꯕꯤ ꯈꯣꯠꯄꯤ ꯈꯤꯇꯪꯁꯨ ꯐꯦꯁꯟꯅꯦꯕꯜ ꯑꯣꯏꯕ ꯑꯗꯨꯒꯨꯝꯕ ꯄꯣꯠꯇꯨ ꯑꯣꯏꯕꯒꯤ ꯑꯩꯅ ꯌꯥꯝ ꯅꯨꯡꯉꯥꯏꯅ ꯁꯤꯖꯤꯟꯅꯩ ꯑꯗꯨꯒ ꯀꯩꯅꯣꯁꯨ ꯑꯣꯏ ꯁꯨꯕ ꯆꯥꯝꯕꯗꯁꯨ ꯃꯆꯨ ꯁꯨꯡꯀꯣꯛ ꯀꯣꯛꯇꯦ ꯃꯥꯁꯦ ꯑꯗꯨꯒ ꯁꯦꯠꯄ ꯃꯇꯝꯗꯁꯨ ꯁꯥꯒꯠꯄꯁꯨ ꯑꯣꯏꯗꯦ ꯑꯗꯣ ꯍꯧꯖꯤꯛꯇꯤ ꯀꯥꯂꯦꯟ ꯑꯣꯏꯕꯅꯤꯅ ꯁꯦꯠꯄꯗ ꯃꯁꯤꯒꯤ ꯁꯥꯒꯠꯄꯒꯤ ꯄꯣꯠꯁꯦ ꯌꯥꯎꯗ꯭ꯔꯕꯅꯤꯅ ꯑꯩꯉꯣꯟꯗ ꯌꯥꯝ ꯅꯨꯡꯉꯥꯏꯅ ꯀꯝꯐꯣꯔꯇꯦꯕꯜ ꯑꯣꯏꯅ ꯁꯤꯖꯤꯟꯅꯕ ꯐꯪꯉꯤ ꯍꯥꯏꯖꯒꯦ